ꯂꯧꯎ ꯁꯤꯉꯨꯒꯤ ꯁꯤꯟꯐꯝꯁꯤ ꯑꯩꯅ ꯆꯥꯎꯈꯠꯅꯕꯒꯤꯗꯃꯛꯇ ꯑꯩꯅ ꯃꯐꯝ ꯑꯗꯨꯗ ꯂꯩꯔꯤꯕ ꯑꯩꯈꯣꯏꯒꯤ ꯂꯧꯃꯤꯁꯤꯡꯁꯤꯒ ꯃꯇꯝ ꯃꯇꯝꯒꯤ ꯑꯣꯏꯕ ꯈꯨꯠꯂꯥꯏ ꯈꯨꯆꯨ ꯈꯨꯠꯂꯥꯏ ꯁꯤꯡꯁꯤ ꯁꯤꯖꯤꯟꯅꯕ ꯇꯝꯕꯤꯕ ꯑꯗꯨꯒ ꯐꯧꯁꯤ ꯊꯥꯔꯕ ꯃꯇꯨꯡꯗ ꯑꯩꯈꯣꯏ ꯀꯔꯝꯅ ꯀꯦꯅꯣ ꯀꯔꯝꯕ ꯍꯥꯔ ꯆꯥꯏꯒꯅꯤ ꯍꯥ ꯊꯥꯏꯅꯗꯤ ꯑꯩꯈꯣꯏꯒꯤ ꯀꯦꯃꯤꯀꯦꯟꯒꯤ ꯍꯥꯔꯁꯦ ꯌꯥꯝꯅ ꯆꯥꯏꯔꯝꯕꯅ ꯑꯩꯈꯣꯏꯅ ꯃꯁꯤ ꯑꯩꯅ ꯑꯦꯋꯥꯔꯅꯦꯁ ꯑꯃ ꯑꯩꯈꯣꯏꯒꯤ ꯕꯥꯌꯣ ꯕꯥꯌꯣ ꯀꯩꯅꯣꯒꯤ ꯑꯩꯈꯣꯏꯒꯤ ꯈꯨꯠꯁꯦꯝꯒꯤ ꯍꯥꯔ ꯍꯥꯏ ꯇꯥꯔꯦ ꯃꯁꯤꯅ ꯃꯍꯨꯠ ꯁꯤꯟꯕ ꯁꯤꯟꯅꯕ ꯍꯥꯏꯗꯨꯅ ꯑꯩꯅ ꯃꯈꯣꯏꯒꯤ ꯃꯌꯥꯝ ꯂꯩꯃꯤꯟꯅꯔꯤꯕ ꯑꯩꯈꯣꯏ ꯂꯧꯃꯤꯁꯤꯡ ꯑꯇꯣꯞ ꯑꯇꯣꯞꯄꯗ ꯑꯦꯋꯥꯔꯅꯦꯁ ꯈꯔ